ꯍꯂꯣ ꯑꯣ ꯁꯤ ꯀꯔꯤ ꯕꯦꯛ ꯀꯔꯤ ꯀꯔꯥ ꯁꯨꯝ ꯈꯨꯠ ꯇꯥꯕ꯭ꯔꯣ ꯑꯗꯨ ꯕꯦꯛ ꯀꯔꯤ ꯀꯔꯥ ꯁꯥꯕ ꯍꯥꯏꯕꯗꯤ ꯁꯥꯕ ꯎꯝ ꯄꯥꯝꯃꯦ ꯃꯌꯥꯝ ꯍꯥꯏꯕꯗꯤ ꯀꯔꯤ ꯀꯔꯤ ꯃꯈꯜ ꯁꯥꯒꯦ ꯎꯝ ꯎꯝ ꯀꯧꯅꯥꯒꯤ ꯉꯥꯛꯇꯅꯦ ꯃꯈꯜ ꯃꯈꯜ ꯂꯧꯒꯦ ꯇꯧꯕ ꯎꯝ ꯀꯔꯤ ꯀꯔꯤ ꯌꯣꯟꯕꯅꯣ ꯁꯨꯝ ꯑꯩꯈꯣꯏ ꯃꯅꯥꯛꯀꯤ ꯃꯤꯁꯤꯡꯁꯨ ꯂꯧꯒꯦꯅ ꯍꯥꯏꯕ ꯑꯗꯨ ꯃꯈꯣꯏꯅ ꯍꯪꯕꯤꯔꯛꯑꯣꯅ ꯎꯝ ꯑꯣ ꯑꯗꯨꯗꯤ ꯑꯩ ꯄꯣꯂꯥꯡ ꯁꯨꯝ ꯃꯤ ꯇꯔꯥꯃꯨꯛꯀꯤ ꯄꯣꯂꯥꯡꯒꯨꯝꯕ ꯑꯗꯒꯤ ꯕꯦꯛꯇꯣ ꯃꯈꯜ ꯃꯈꯜ ꯃꯆꯥ ꯃꯆꯥꯒꯨꯝꯕ ꯈꯔ ꯆꯥꯎꯕ ꯃꯤꯗꯜꯒꯨꯝꯕ ꯑꯗꯒꯤ ꯃꯆꯥ ꯁꯥꯏꯁ ꯆꯠꯊꯣꯛꯄꯗ ꯑꯗꯒꯤ ꯄꯣꯠꯆꯩꯒꯨꯝꯕ ꯍꯥꯞꯄꯒꯤ ꯑꯗꯨꯝꯕꯁꯨ ꯌꯥꯝ ꯄꯥꯝꯃꯦ ꯇꯔꯥꯃꯨꯛ ꯑꯗꯨꯒ ꯄꯣꯂꯥꯡꯗꯨꯁꯨ ꯃꯉꯥꯃꯨꯛ ꯄꯥꯝꯃꯦ ꯑꯗꯨꯒ ꯃꯃꯜ ꯄ꯭ꯔꯥꯏꯁꯇꯤ ꯀꯌꯥ ꯀꯌꯥ ꯂꯩꯕꯒꯦ ꯕꯦꯛꯁꯤꯡꯗꯣ ꯎꯝ ꯎꯝ ꯑꯣ ꯍꯣꯏ ꯑꯗꯨꯅꯦ ꯎꯝ ꯎꯝ ꯎꯝ ꯎꯝ ꯎꯝ ꯎꯝ ꯎꯝ ꯍꯣꯏ ꯕꯦꯛꯇꯣ ꯗꯤꯖꯥꯏꯟꯗꯣ ꯍꯥꯏꯗꯤ ꯃꯈꯜ ꯃꯈꯜꯒꯨꯝꯕ ꯗꯤꯖꯥꯏꯟ ꯍꯥꯞꯄ ꯌꯥꯏꯗꯅ ꯕꯦꯛ ꯃꯃꯥꯡꯗꯣ ꯄꯥꯏꯕꯝꯗꯣ ꯑ ꯎꯝ ꯎꯝ ꯑꯗꯨꯅꯤ ꯗꯤꯖꯥꯏꯟꯗꯣ ꯁꯨꯝ ꯃꯑꯣꯡ ꯃꯑꯣꯡ ꯐꯖ ꯐꯖꯕꯗꯣ ꯈꯔ ꯍꯥꯞꯄꯝꯃꯣ ꯑꯩꯈꯣꯏ ꯃꯤ ꯈꯔ ꯇꯧꯔꯒ ꯂꯥꯛꯑꯒꯦ ꯎꯝ ꯎꯝ ꯎꯝ ꯎꯝ ꯎꯝ ꯎꯝ ꯍꯣꯏ ꯍꯣꯏ ꯎꯝ ꯐꯖꯕꯨ ꯐꯖꯔꯗꯤ ꯑꯗꯨꯝ ꯂꯣꯏꯅ ꯂꯧꯔꯒꯦ ꯍꯥꯏꯗꯤ ꯑꯗꯨꯝ ꯐꯖꯕꯨ ꯐꯖꯔꯕ ꯂꯧꯔꯒꯦ ꯕꯦꯛ ꯑꯣꯏꯌꯨ ꯑꯃ ꯑꯣꯏꯌꯨ ꯑꯗꯨꯝ ꯂꯧꯔꯒꯦ ꯎꯝ ꯍꯣ ꯐꯔꯦ ꯐꯔꯦ